ꯃꯅꯤꯄꯨꯔꯒꯤ ꯑꯔꯤꯕ ꯅꯤꯡꯊꯧꯁꯤꯡꯒꯤ ꯃꯃꯤꯡ ꯈꯔ ꯍꯥꯏꯔꯒꯗꯤ ꯅꯣꯡꯗꯥ ꯂꯥꯏꯔꯦꯟ ꯄꯥꯈꯪꯕ ꯈꯨꯏꯌꯣꯏ ꯇꯣꯝꯄꯣꯛ ꯇꯧꯊꯤꯡꯃꯥꯡ ꯈꯨꯏ ꯅꯤꯡꯉꯣꯟꯕ ꯄꯦꯡꯁꯤꯕ ꯈꯧ ꯈꯥꯡꯕ ꯅꯥꯎꯈꯥꯡꯕ ꯅꯥꯎ ꯐꯥꯡꯕ ꯃꯌꯥꯏ ꯑꯣꯏꯔꯞ ꯃꯌꯥꯏ ꯑꯣꯏꯔꯞ ꯁ꯭ꯋꯥꯏꯗ ꯑꯣꯏꯔꯝꯕ ꯅꯤꯡꯊꯧꯁꯤꯡꯒꯤ ꯃꯃꯤꯡ ꯈꯔ ꯑꯃꯨꯛ ꯍꯥꯏꯔꯒꯗꯤ ꯁꯨꯔꯆꯟꯗ꯭ꯔ ꯀꯨꯜꯂꯆꯟꯗ꯭ꯔ ꯆꯨꯔꯆꯥꯟ ꯁꯤꯡ ꯕꯨꯙꯆꯟꯗ꯭ꯔ ꯁꯤꯡ ꯃꯅꯤꯄꯨꯔꯒꯤ ꯑꯍꯥꯟꯕ ꯑꯣꯏꯅ ꯑꯣꯏꯔꯝꯕ ꯅꯤꯡꯊꯧ ꯑꯍꯥꯟꯕ ꯍꯥꯟꯅ ꯑꯣꯏꯔꯝꯕ ꯅꯣꯡꯗꯥ ꯂꯥꯏꯔꯦꯟ ꯄꯥꯈꯪꯕꯒꯤ ꯃꯔꯝꯗ ꯋꯥ ꯈꯔ ꯍꯥꯏꯖꯒꯦ ꯑꯩ ꯃꯗꯨꯗꯤ ꯅꯣꯡꯗꯥ ꯂꯥꯏꯔꯦꯟ ꯄꯥꯈꯪꯕ ꯑꯁꯤ ꯃꯥꯅ ꯍꯦꯛ ꯑꯣꯏꯔꯛꯄꯗꯒꯤ ꯃꯅꯤꯄꯨꯔ ꯑꯁꯤ ꯑꯍꯥꯟꯕ ꯃꯩꯇꯩꯒꯤ ꯂꯣꯟ ꯆꯠꯄ ꯍꯧꯈꯤ ꯑꯃꯁꯨꯡ ꯃꯥꯒꯤ ꯅꯨꯄꯤꯒꯤ ꯃꯃꯤꯡ ꯏꯪ ꯂꯩꯁꯅꯥ ꯀꯧꯏ ꯑꯗꯨꯒ ꯃꯥꯒꯤ ꯃꯥꯒꯤ ꯃꯌꯥꯝꯕꯒꯤ ꯃꯃꯤꯡꯅ ꯁꯅꯥꯃꯍꯤ ꯀꯧꯏ ꯃꯥꯅ ꯍꯦꯛ ꯑꯣꯏꯔꯛꯄꯗꯒꯤ ꯃꯅꯤꯄꯨꯔ ꯑꯁꯤ ꯌꯥꯝꯅ ꯅꯨꯡꯉꯥꯏꯕ ꯑꯃꯗꯤ ꯃꯅꯤꯄꯨꯔꯒꯤ ꯂꯣꯟꯁꯤꯡ ꯐꯖꯅ ꯈꯪꯕ ꯑꯃꯁꯨꯡ ꯅꯨꯡꯉꯥꯏꯅ ꯄꯥꯟꯕ ꯍꯧꯔꯛꯈꯤ